ꯃꯅꯤꯄꯨꯔꯤ ꯂꯣꯟꯗ ꯍꯟꯗꯣꯛꯄ ꯁꯤꯡ ꯑꯁꯤ ꯇꯤ ꯕꯤꯗ ꯌꯦꯡꯕꯗ ꯇꯥꯈ꯭ꯔꯦ ꯃꯈꯣꯏꯁꯤꯡ ꯑꯗꯨꯗꯤ ꯑꯩꯈꯣꯏꯅ ꯃꯄꯥꯟ ꯂꯝꯗ ꯆꯠꯄ ꯃꯇꯝꯗ ꯂꯣꯟ ꯏꯪꯂꯤꯁ ꯑꯃꯁꯨꯡ ꯍꯤꯟꯗꯤ ꯅ ꯑꯌꯥꯝꯕꯅ ꯂꯣꯟꯕꯅ ꯑꯣꯏꯕꯅ ꯑꯩꯈꯣꯏꯅ ꯈꯪꯖꯗꯕ ꯃꯅꯤꯄꯨꯔꯤ ꯂꯣꯟꯗ ꯉꯥꯡꯖꯕ ꯑꯩꯈꯣꯏꯗꯤ ꯏꯁꯄꯦꯂꯤꯡ ꯑꯣꯏꯅ ꯍꯥꯏꯔꯕꯗ ꯂꯣꯟ ꯑꯁꯤ ꯌꯥꯝꯅ ꯉꯥꯡꯕꯗ ꯋꯥꯖꯩ ꯑꯩꯈꯣꯏꯅ ꯃꯗꯨꯗꯤ ꯃꯁꯤꯗ ꯍꯥꯏꯔꯒ ꯂꯣꯏꯁꯤꯟꯖꯔꯒꯦ